ꯍꯜꯂꯣ ꯃꯅꯤꯄꯨꯔꯁꯤ ꯊꯣꯛꯂꯛꯑꯣ ꯂꯥꯛꯑꯣ ꯑꯗꯨꯒ ꯈꯟꯅꯁꯦ ꯅꯨꯃꯤꯠ ꯀꯌꯥꯅꯤꯒꯤ ꯊꯣꯛꯂꯛꯀꯗꯕꯅꯣ ꯑꯩꯈꯣꯏꯒꯤ ꯑꯩꯈꯣꯏꯒꯤ ꯐꯨꯗꯁꯤꯡꯁꯤꯗꯤ ꯅꯈꯣꯏꯒꯤꯒ ꯃꯥꯟꯅꯗꯦ ꯑꯩꯈꯣꯏꯒꯤꯗꯤ ꯍꯧꯖꯤꯛ ꯃꯇꯝꯒꯤ ꯑꯩꯈꯣꯏꯒꯤ ꯀꯣꯕꯤ ꯍꯪꯒꯥꯝ ꯑꯗꯒꯤ ꯍꯋꯥꯏ ꯃꯇꯣꯟ ꯑꯗꯒꯤ ꯀꯣꯕꯤ ꯐꯨꯜ ꯑꯗꯒꯤ ꯈꯥꯃꯦꯟ ꯑꯁꯤꯟꯕ ꯑꯗꯒꯤ ꯑꯥꯂꯨ ꯌꯣꯡꯆꯥꯛ ꯌꯣꯡꯆꯥꯛ ꯐꯪꯏ ꯌꯣꯡꯆꯥꯛ ꯏꯔꯣꯟꯕ ꯏꯔꯣꯟꯕ ꯃꯇꯝꯗ ꯑꯩꯈꯣꯏꯒꯤ ꯐꯗꯤꯒꯣꯝ ꯍꯥꯞꯄꯤ ꯌꯣꯡꯆꯥꯛ ꯑꯥꯂꯨꯒ ꯃꯥꯒ ꯏꯔꯣꯟꯒꯅꯦꯕ ꯑꯗꯒꯤ ꯐꯗꯤꯒꯣꯝ ꯍꯥꯞꯄꯤ ꯑꯩꯈꯣꯏꯒꯤ ꯆꯤꯟꯖꯥꯛꯁꯦ ꯑꯩꯈꯣꯏꯒꯤ ꯐꯨꯗꯁꯦ ꯁꯨꯃꯥꯏ ꯇꯧꯋꯦ ꯑꯗꯣ ꯑꯩꯈꯣꯏꯒꯤ ꯍꯋꯥꯏ ꯃꯇꯣꯟ ꯑꯗꯒꯤ ꯇꯤꯜꯍꯧ ꯆꯅꯝ ꯑꯩꯈꯣꯏ ꯁꯤꯗ ꯂꯣꯏꯅ ꯐꯪꯏ ꯑꯩꯈꯣꯏꯒꯤꯗꯤ ꯍꯧꯖꯤꯛ ꯌꯥꯝ ꯏꯪꯏ ꯌꯥꯝꯅ ꯎꯟꯁꯨ ꯇꯥꯕ ꯅꯨꯃꯤꯠ ꯊꯣꯛꯇꯕ ꯅꯣꯡꯉꯥꯜꯂꯒ ꯅꯨꯃꯤꯠ ꯊꯣꯛꯇꯕ ꯄꯨꯡ ꯇꯔꯥꯃꯥꯊꯣꯏ ꯕꯥꯔꯣ ꯑꯗꯨꯋꯥꯏꯗꯒꯨꯝꯕ ꯅꯨꯃꯤꯠ ꯊꯣꯛꯑꯦꯕ ꯑꯗꯨꯅ ꯌꯥꯝꯅ ꯏꯪꯏ ꯍꯧꯖꯤꯛ ꯁꯤꯖꯟꯅꯤ ꯍꯪꯒꯥꯝꯗꯤ ꯌꯥꯝꯅ ꯐꯔꯦ ꯑꯗꯒꯤ ꯍꯧꯖꯤꯛ ꯂꯣꯏꯅ ꯍꯧꯖꯤꯛ ꯐꯕ ꯃꯇꯝꯅꯤ ꯀꯣꯕꯤ ꯍꯪꯒꯥꯝ ꯑꯗꯒꯤ ꯀꯣꯕꯤ ꯂꯩ ꯀꯣꯕꯤ ꯐꯨꯜ ꯂꯣꯏꯅ ꯑꯗꯒꯤ ꯍꯋꯥꯏꯃꯨꯕꯤ ꯍꯋꯥꯏ ꯊꯔꯥꯛ ꯑꯩꯈꯣꯏ ꯁꯤꯗ ꯂꯣꯏꯅ ꯐꯪꯏ ꯑꯩꯈꯣꯏꯒꯤꯗꯤ ꯌꯥꯝ ꯍꯥꯎꯏ ꯑꯩꯈꯣꯏ ꯃꯅꯤꯄꯨꯔꯒꯤꯗꯤ ꯌꯥꯝ ꯍꯥꯎꯏ ꯎꯝ ꯑꯗꯨ ꯅꯠꯇꯦ ꯑꯩꯈꯣꯏ ꯃꯅꯤꯄꯨꯔꯁꯤꯗꯗꯤ ꯌꯥꯝ ꯍꯣꯡꯉꯦꯗ ꯍꯧꯖꯤꯛ ꯃꯥꯒꯤ ꯃꯇꯝꯅꯤꯅꯕ ꯌꯥꯝꯅ ꯑꯗꯒꯤ ꯑꯂꯨ ꯇꯥꯟꯕ ꯌꯥꯔꯦ ꯑꯗꯒꯤ ꯌꯣꯡꯆꯥꯛ ꯃꯔꯥꯡ ꯀꯥꯏꯅ ꯐꯪꯉꯦ ꯂꯣꯏꯅ ꯐꯪꯉꯦ ꯑꯩꯈꯣꯏ ꯁꯤꯗꯗꯤ ꯆꯥꯝꯃꯒꯤ ꯑꯍꯨꯝ ꯇꯧꯏ ꯑꯗꯨꯒ ꯉꯥ ꯆꯥꯛꯁꯨ ꯌꯥꯝ ꯃꯔꯥꯡ ꯀꯥꯏ ꯃꯤꯅꯠ ꯑꯍꯨꯝꯈꯛ ꯃꯤꯅꯠ ꯃꯉꯥ ꯐꯥꯎ ꯐꯥꯅꯕꯗꯤ ꯁꯥꯔꯁꯦ ꯈꯔ ꯀꯨꯏꯅ ꯋꯥꯔꯤ ꯌꯥꯝ ꯋꯥꯠꯂꯤꯌꯦ ꯑꯩꯈꯣꯏꯒꯤ ꯍꯩ ꯔꯥ

ꯑꯣ ꯑꯗꯣ ꯑꯩꯁꯨ ꯉꯥꯛꯇꯪ ꯁꯥꯕ ꯂꯣꯏꯗ꯭ꯔꯤ ꯑꯗꯨ ꯂꯣꯏꯕꯐꯥꯎ ꯁꯥꯕ ꯌꯥꯅꯤ ꯉꯥꯁꯨ ꯍꯧꯖꯤꯛ ꯌꯥꯝꯅ ꯍꯣꯡꯕ ꯃꯇꯝꯅꯤ ꯀꯦꯖꯤꯗ ꯇꯨ ꯐꯤꯐꯇꯤꯗ ꯑꯗꯨꯝ ꯐꯪꯏ ꯉꯥ ꯌꯥꯃ ꯃꯔꯥꯡ ꯀꯥꯏ ꯑꯗꯨꯅꯤ ꯉꯥ ꯑꯍꯥꯎ ꯑꯍꯥꯎꯕ ꯁꯤꯜꯕꯔ ꯀꯥꯐ ꯑꯗꯒꯤ ꯃꯤꯔꯒꯟ ꯑꯗꯒꯤ ꯇꯨꯡꯍꯟꯕꯤ ꯑꯗꯒꯤ ꯔꯧ ꯑꯗꯒꯤ ꯀꯃꯜ ꯀ꯭ꯔꯥꯞ ꯑꯗꯒꯤ ꯀꯇꯂꯥ ꯃꯈꯣꯏ ꯑꯌꯥꯝꯕ ꯂꯣꯏꯅ ꯐꯪꯏ ꯑꯩꯈꯣꯏ ꯃꯅꯤꯄꯨꯔꯗꯗꯤ ꯍꯣꯏ ꯏꯉꯁꯨ ꯏꯪꯉꯁꯨ ꯍꯤꯇꯔꯒꯨꯝꯕ ꯀꯔꯤꯒꯨꯝꯕ ꯑꯗꯨꯝ ꯃꯔꯥꯡ ꯀꯥꯏꯅ ꯂꯩꯌꯦ ꯑꯗꯒꯤ ꯏꯌꯥꯔ ꯀꯟꯗꯤꯁꯟ ꯌꯥꯎꯕ ꯀꯥꯁꯨ ꯂꯩ ꯑꯗꯨꯒ ꯍꯤꯇꯔ ꯀꯩ ꯀꯩꯁꯨ ꯌꯥꯝ ꯃꯔꯥꯡ ꯀꯥꯏ ꯍꯣꯏ ꯍꯣꯏ ꯍꯣꯏ ꯏꯌꯥꯔꯄꯣꯠꯇ ꯉꯥꯏꯔꯝꯃꯒꯦ ꯑꯣ ꯑꯣ ꯑꯣ ꯑꯣ ꯑꯗꯨꯗꯤ ꯅꯨꯃꯤꯠ ꯃꯉꯥꯅꯤ ꯑꯩꯈꯣꯏꯗ ꯂꯩꯔꯁꯦ ꯍꯣꯏ ꯍꯣꯏ ꯑꯗꯨꯗꯤ ꯌꯥꯔꯦ ꯊꯝꯃꯁꯤ